ꯑꯩꯅ ꯑꯩꯒꯤ ꯖꯣꯃꯦꯇꯣ ꯑꯦꯀꯥꯎꯟꯗꯒꯤ ꯅꯨꯃꯤꯠ ꯍꯨꯝꯅꯤ ꯃꯃꯥꯡꯗ ꯑꯣꯗꯔ ꯑꯃ ꯀꯦꯟꯁꯦꯜ ꯇꯧꯈꯤꯕꯅꯤ ꯑꯣꯗꯔ ꯅꯝꯕꯔ ꯊ꯭ꯔꯤ ꯁꯕꯦꯟ ꯑꯦꯠ ꯐꯥꯏꯕꯅꯤ ꯄꯨꯡ ꯀꯨꯟꯃꯔꯤꯒꯤ ꯃꯅꯨꯡꯗ ꯔꯤꯐꯟ ꯇꯧꯔꯛꯀꯅꯤ ꯍꯥꯏꯔꯒ ꯉꯁꯤ ꯐꯥꯎꯕ ꯇꯧꯕꯤꯔꯛꯇ꯭ꯔꯦ ꯌꯥꯔꯒꯗꯤ ꯑꯞꯗꯦꯠ ꯑꯃꯇ ꯄꯤꯕꯤꯔꯛꯎ ꯑꯗꯨꯒ ꯑꯊꯨꯕ ꯃꯇꯝꯗ ꯑꯩꯒꯤ ꯖꯣꯃꯦꯇꯣ ꯑꯦꯀꯥꯎꯟꯗ ꯍꯥꯞꯄ ꯖꯤꯄꯦꯗ ꯔꯤꯐꯟ ꯇꯧꯕꯤꯔꯛꯑꯣ